ꯑꯩꯒꯤ ꯂꯩꯀꯥꯏꯗ ꯂꯩꯕ ꯃꯤ ꯃꯉꯥꯒꯤ ꯃꯃꯤꯡ ꯍꯥꯏꯔꯒꯗꯤ ꯅꯥꯎꯔꯦꯝ ꯑꯖꯤꯄꯥꯜ ꯃꯩꯇꯩ ꯈꯦꯇ꯭ꯔꯤꯃꯌꯨꯝ ꯂꯂꯤꯠ ꯕꯥꯕꯨ ꯁꯤꯡꯍ ꯂꯣꯏꯇꯣꯡꯕꯝ ꯕ꯭ꯔꯖꯕꯤꯗꯨ ꯁꯤꯡꯍ ꯇꯈꯦꯜꯂꯝꯕꯝ ꯆꯥꯎꯕꯍꯜ ꯁꯤꯡꯍ ꯂꯥꯏꯃꯌꯨꯝ ꯅꯟꯗꯀꯦꯁꯣꯔ ꯁꯔꯃꯥ